ꯑꯩꯍꯥꯛꯅ ꯂꯩꯅꯥ ꯉꯥꯛꯊꯣꯛꯅꯕ ꯑꯃꯁꯨꯡ ꯍꯛꯆꯥꯡ ꯐꯅ ꯂꯩꯅꯕ ꯇꯧꯕ ꯊꯕꯛ ꯈꯔ ꯍꯥꯏꯔꯒꯗꯤ ꯑꯗꯨꯝ ꯃꯤꯑꯣꯏꯕ ꯑꯃ ꯑꯣꯏꯅ ꯇꯧꯐꯝ ꯊꯣꯛꯄ ꯑꯗꯨꯝ ꯇꯧꯖꯩ ꯍꯥꯏꯗꯤ ꯑꯩꯈꯣꯏꯅ ꯄꯟꯕ ꯌꯥꯕꯗ ꯆꯥꯕ ꯊꯛꯄ ꯇꯨꯝꯕ ꯆꯦꯛꯆꯤꯟꯖꯕ ꯃꯇꯝ ꯅꯥꯏꯅ ꯆꯠꯄꯤꯕ ꯑꯗꯨꯅ ꯈ꯭ꯋꯥꯏꯗꯒꯤ ꯃꯔꯨꯅꯦꯅ ꯂꯧꯖꯩ ꯉꯁꯥꯏꯒꯤ ꯑꯩꯈꯣꯏꯒꯤ ꯇꯨꯝꯕ ꯍꯥꯏꯔꯒ ꯈꯨꯇꯨꯝ ꯑꯩꯈꯣꯏꯅꯁꯨ ꯂꯥꯏꯔꯤꯛꯇꯁꯨ ꯑꯉꯥꯡ ꯑꯣꯏꯔꯤꯀꯥꯟꯗꯒꯤ ꯇꯝꯃꯛꯄ ꯀꯣ ꯉꯟꯅ ꯇꯨꯝꯕ ꯉꯟꯅ ꯍꯧꯕ ꯍꯥꯏꯕ ꯁꯤ ꯗꯨꯝ ꯏꯟꯖꯩ ꯑꯗꯨꯒ ꯇꯨꯝꯕꯒꯤ ꯃꯇꯝꯁꯦ ꯍꯥꯏꯗꯤ ꯄꯨꯡꯁꯦ ꯌꯥꯝ ꯀꯥ ꯍꯦꯟꯅ ꯁꯥꯡꯅꯁꯨ ꯇꯨꯝꯗꯕ ꯋꯥꯠꯅꯁꯨ ꯇꯨꯝꯕꯤꯗꯕ ꯅꯣꯡꯃꯒꯤꯀꯣ ꯑꯩꯈꯣꯏ ꯇꯨꯝꯐꯝ ꯊꯣꯛꯄ ꯄꯨꯡ ꯅꯤꯄꯥꯜ ꯑꯃ ꯀꯩ ꯑꯃ ꯁꯣꯏꯗꯕꯤꯗ ꯑꯗꯨꯝ ꯇꯨꯝꯕ ꯉꯝꯅꯕ ꯍꯣꯠꯅꯖꯩ ꯑꯗꯒꯤ ꯇꯨꯝꯕꯁꯦ ꯑꯃꯨꯛ ꯊꯝꯈ꯭ꯔꯀꯥꯟꯗ ꯆꯥꯕ ꯊꯛꯄ ꯆꯦꯛꯁꯤꯟꯖꯩ ꯆꯥꯕꯗ ꯑꯩꯈꯣꯏ ꯀꯥ ꯍꯦꯟꯅ ꯊꯥꯎ ꯊꯨꯝ ꯌꯥꯎꯕ ꯆꯥꯗꯕ ꯍꯛꯆꯥꯡꯗ ꯗꯔꯀꯥꯔ ꯂꯩꯕ ꯅ꯭ꯌꯨꯇ꯭ꯔꯤꯟꯁ ꯂꯣꯏꯅꯃꯛ ꯁꯨꯅꯕ ꯆꯥꯕ ꯕꯦꯂꯦꯟꯁ ꯗꯥꯏꯠ ꯐꯖꯅ ꯆꯥꯅꯕ ꯑꯗꯨꯝ ꯍꯣꯠꯅꯖꯩ ꯑꯗꯨꯝ ꯍꯩ ꯔꯥ ꯑꯗꯒꯤ ꯃꯅꯥ ꯃꯁꯤꯡꯅꯆꯤꯡꯕ ꯑꯗꯨꯝ ꯍꯥꯞꯄꯤ ꯑꯗꯨꯒ ꯑꯗꯨꯝ ꯌꯦꯔꯨꯝ ꯆꯥꯏ ꯑꯗꯨꯝ ꯁꯥ ꯉꯥ ꯁꯨ ꯑꯗꯨꯝ ꯆꯥꯏ ꯑꯗꯨꯝ ꯕꯦꯂꯦꯟꯁ ꯗꯥꯏꯠ ꯐꯖꯅ ꯆꯥꯅꯕ ꯍꯣꯠꯅꯩ ꯑꯗꯨꯒ ꯑꯗꯒꯤꯗꯤ ꯑꯃꯨꯛ ꯀꯩꯅꯣ ꯇꯧꯔꯕ ꯑꯩꯈꯣꯏꯁꯦ ꯑꯗꯨꯝ ꯅꯨꯡꯇꯤꯒꯤ ꯍꯛꯆꯥꯡ ꯁꯥꯖꯦꯜꯁꯦ ꯈꯔ ꯈꯔ ꯑꯗꯨꯝ ꯍꯥꯞꯆꯕ ꯌꯥꯝꯅꯃꯛ ꯅꯠꯇ꯭ꯔꯁꯨ ꯑꯗꯨꯝ ꯑꯉꯝꯕ ꯆꯥꯡꯗ ꯅꯣꯡꯃꯗ ꯃꯤꯅꯤꯠ ꯃꯤꯅꯤꯠ ꯀꯨꯟꯊ꯭ꯔꯥ ꯑꯃ ꯄꯨꯡꯈꯥꯏ ꯑꯃ ꯀꯩ ꯑꯃ ꯀꯣ ꯑꯗꯨꯝ ꯍꯥꯞꯆꯤꯟꯖꯕ ꯀꯩꯁꯨ ꯁꯤꯗꯩꯁꯤꯗ ꯑꯩꯈꯣꯏꯅ ꯑꯗꯨꯝ ꯍꯥꯏꯕꯗꯤ ꯏꯃꯨꯡꯗ ꯁꯨꯃꯥꯡꯗ ꯀꯩꯗ ꯑꯗꯨꯝ ꯈꯔ ꯂꯦꯡꯕꯤꯕ ꯍꯥꯏꯗꯤ ꯌꯥꯝ ꯀꯥ ꯍꯦꯟꯅ ꯇꯧꯕ ꯉꯝꯗ꯭ꯔꯐꯥꯎꯗ ꯑꯗꯨꯃꯥꯏꯅ ꯇꯧꯕꯤ ꯑꯗꯨꯒ ꯉꯝꯖꯔꯒꯗꯤ ꯑꯗꯨꯝ ꯑꯌꯨꯛ ꯀꯩꯅꯣ ꯂꯝꯖꯦꯜ ꯆꯦꯟꯕ ꯋꯥꯛꯀꯤꯡ ꯆꯠꯄ ꯑꯗꯨꯝ ꯇꯧꯁꯟꯕ ꯌꯥꯏ ꯇꯧꯁꯨ ꯇꯧꯖꯩ ꯏꯁꯥ ꯑꯗꯒꯤ ꯑꯗꯥꯏꯅ ꯇꯧꯏ ꯑꯗꯨꯒ ꯀꯩꯅꯣ ꯇꯧꯕ ꯑꯩꯈꯣꯏꯒꯤ ꯆꯥꯍꯩꯗꯕ ꯆꯤꯟꯖꯥꯛ ꯍꯥꯏꯇꯥꯔꯦ ꯑꯩꯈꯣꯏꯒꯤ ꯅꯤꯁꯥꯅꯆꯤꯡꯕ ꯌꯨꯅꯆꯤꯡꯕ ꯁꯤꯗꯒꯤ ꯂꯥꯞꯅ ꯂꯩꯕꯤꯕ ꯑꯗꯨꯝꯕ ꯑꯃꯁꯨ ꯗꯔꯀꯥ ꯂꯩ ꯐꯖꯅ ꯍꯛꯆꯥꯡ ꯐꯅ ꯂꯩꯅꯥ ꯇꯤꯟꯅꯥꯗꯒꯤ ꯉꯥꯛꯊꯣꯛꯅ ꯂꯩꯒꯦ ꯍꯥꯏꯔꯒꯗꯤ ꯑꯗꯒꯤ ꯉꯁꯥꯏ ꯑꯩꯈꯣꯏꯁꯩꯗꯩꯁꯤꯗ ꯄꯟꯈ꯭ꯔꯦ ꯀꯣ ꯑꯗꯒꯤ ꯏꯁꯤꯡ ꯊꯛꯄ ꯑꯁꯤꯁꯨ ꯌꯥꯝꯅ ꯃꯔꯨ ꯑꯣꯏꯌꯦꯅ ꯈꯟꯖꯩ ꯅꯣꯡꯃꯗ ꯏꯁꯤꯡ ꯍꯥꯏꯗꯤ ꯂꯤꯇꯔ ꯑꯍꯨꯝꯗꯒꯤ ꯍꯦꯟꯅ ꯇꯥꯗꯅ ꯊꯛꯄꯤꯕ ꯑꯗꯨꯃꯥꯏꯅ ꯑꯗꯨꯒ ꯏꯁꯤꯡ ꯊꯥꯛꯏꯗꯨꯁꯨ ꯑꯐꯕ ꯏꯁꯤꯡ ꯊꯛꯄꯤꯕ ꯑꯔꯨꯕ ꯏꯁꯤꯡ ꯍꯥꯏꯗꯤ ꯏꯁꯤꯡꯗꯒꯤ ꯂꯩꯅꯥ ꯇꯤꯟꯅꯥ ꯃꯌꯥꯝ ꯑꯃ ꯄꯣꯛꯄ ꯌꯥꯕꯒꯤ ꯀꯩꯅꯣꯁꯦ ꯂꯩꯕꯅꯤꯅ ꯀꯣ ꯑꯣꯏꯕ ꯌꯥꯕꯁꯦ ꯂꯩꯅꯥ ꯃꯌꯥꯝ ꯄꯣꯛꯂꯛꯄꯒꯤ ꯑꯣꯏꯕ ꯌꯥꯕꯁꯦ ꯂꯩꯕꯅꯤꯅ ꯏꯁꯤꯡ ꯑꯔꯨꯕ ꯊꯛꯄꯤꯕ ꯑꯗꯨꯃꯥꯏꯅ ꯊꯝꯖꯒꯦ ꯑꯗꯨꯒ ꯑꯩꯈꯣꯏꯒꯤ ꯁꯤꯒꯤꯁꯤꯅ ꯃꯄꯥꯟ ꯊꯣꯡꯒꯤ ꯑꯣꯏꯕ ꯑꯩꯈꯣꯏ ꯍꯛꯆꯥꯡꯒꯤ ꯑꯣꯏꯕ ꯀꯌꯥꯠꯀꯤ ꯑꯣꯏꯕ ꯑꯅꯥꯕꯗꯒꯤ ꯉꯥꯛꯊꯣꯛꯆꯅꯕ ꯑꯗꯨꯃꯥꯏꯅ ꯑꯣꯏ ꯑꯗꯨꯒ ꯑꯃꯔꯣꯝꯗ ꯑꯃꯨꯛ ꯁꯨꯃꯥꯏꯅ ꯍꯛꯆꯥꯡ ꯀꯌꯥꯠꯀꯤ ꯑꯣꯏꯕ ꯀꯩꯅꯣꯁꯦ ꯑꯅꯥꯕꯁꯦ ꯅꯠꯇꯕ ꯄꯨꯛꯅꯤꯡ ꯋꯥꯈꯜꯒꯤ ꯑꯣꯏꯕ ꯁꯤꯁꯨ ꯌꯦꯡꯁꯤꯟꯕ ꯌꯥꯝꯅ ꯗꯥꯔꯀ ꯑꯣꯏ ꯍꯥꯏꯅ ꯈꯜꯂꯤ ꯑꯗꯨꯅ ꯑꯩꯈꯣꯏꯒꯤ ꯄꯨꯛꯅꯤꯡ ꯃꯄꯥꯟꯊꯣꯡꯒꯤ ꯍꯛꯆꯥꯡ ꯍꯛꯆꯥꯡ ꯀꯌꯥꯠ ꯏꯟꯗ꯭ꯔꯤꯕꯨꯁꯨ ꯐꯖꯅ ꯊꯝꯕꯇ ꯅꯠꯇꯅ ꯄꯨꯛꯅꯤꯡ ꯋꯥꯈꯜꯁꯨ ꯐꯖꯅ ꯂꯩꯅꯕ ꯒ꯭ꯌꯥꯟ ꯇꯥꯅ ꯍꯥꯏꯗꯤ ꯅꯤꯡꯊꯤꯖꯅ ꯂꯩꯅꯕ ꯐꯖꯅ ꯂꯩꯅꯕꯒꯤꯗꯃꯛꯇ ꯑꯩꯈꯣꯏꯅ ꯁ꯭ꯇ꯭ꯔꯦꯁ ꯋꯥꯈꯜ ꯋꯥꯈꯜ ꯅꯨꯡꯉꯥꯏꯇꯕ ꯑꯗꯒꯤ ꯁ꯭ꯇ꯭ꯔꯦꯁ ꯋꯥꯈꯜ ꯍꯦꯟꯖꯟꯕ ꯍꯦꯟꯖꯟꯅ ꯈꯟꯕ ꯑꯇꯣꯞꯄ ꯋꯥꯈꯜ ꯍꯥꯏꯗꯤ ꯂꯩꯗꯅ ꯋꯥꯈꯜꯒꯤ ꯑꯣꯏꯕ ꯑꯗꯨꯒꯨꯝꯕ ꯁꯤꯡ ꯑꯁꯨꯛ ꯐꯖꯅ ꯃꯦꯅꯦꯖ ꯇꯧꯕꯤꯕ ꯀꯣ ꯑꯗꯨꯝꯕ ꯑꯃꯁꯨ ꯗꯥꯔꯀ ꯂꯩ ꯍꯥꯏꯅ ꯈꯜꯂꯤ ꯑꯗꯨ ꯇꯧꯕꯒꯤ ꯃꯈꯜꯁꯦ ꯃꯌꯥꯝ ꯂꯩꯈ꯭ꯔꯦ ꯀꯣ ꯑꯗꯨ ꯈꯔ ꯑꯩꯈꯣꯏꯅ ꯍꯥꯏꯗꯤ ꯊꯤꯕꯤꯔꯒ ꯌꯦꯡꯈꯠꯄꯤꯔꯒ ꯑꯗꯨꯃꯥꯏꯅ ꯇꯧꯕ ꯋꯥꯈꯜ ꯄꯨꯛꯅꯤꯡ ꯋꯥꯈꯜꯁꯨ ꯂꯩꯇꯥꯅ ꯂꯩꯕ ꯑꯗꯨꯒ ꯍꯛꯆꯥꯡ ꯀꯌꯥꯠ ꯏꯟꯗ꯭ꯔꯤꯁꯨ ꯐꯖꯅ ꯆꯦꯛꯁꯤꯟꯅ ꯑꯅꯥ ꯑꯌꯦꯛ ꯌꯥꯎꯗꯅ ꯂꯩꯕꯗꯣ ꯑꯗꯨ ꯌꯥꯝ ꯃꯔꯨ ꯑꯣꯏ ꯍꯥꯏꯅ ꯈꯜꯂꯦ ꯉꯁꯥꯏꯒꯤ ꯀꯩꯅꯣ ꯇꯧꯅꯕ ꯍꯣꯠꯅꯕꯗ ꯂꯩꯅꯥ ꯇꯤꯟꯅꯥ ꯆꯦꯟꯗꯅ ꯐꯖꯟꯅ ꯍꯛꯆꯥꯡ ꯐꯅ ꯂꯩꯅꯕꯒꯤ ꯗꯃꯛꯇ ꯑꯗꯨꯒ ꯑꯩꯈꯣꯏ ꯁꯣꯝꯅꯥꯀꯟ ꯂꯣꯝꯗ ꯌꯦꯡꯉꯛꯄ ꯇꯔꯒꯗꯤ ꯑꯩꯈꯣꯏꯒꯤ ꯂꯣꯀꯦꯜ ꯋꯦꯁ ꯑꯣꯐ ꯍꯦꯜꯗꯤ ꯑꯩꯈꯣꯏꯒꯤ ꯁ꯭ꯋꯥꯏꯒꯤ ꯀꯣ ꯑꯩꯈꯣꯏꯒꯤ ꯑꯩꯅ ꯂꯩꯔꯤ ꯖꯒꯥꯁꯤꯒꯤ ꯃꯑꯣꯡ ꯈꯔꯥ ꯍꯥꯏꯔꯒꯗꯤ ꯑꯗꯨꯝ ꯑꯩꯈꯣꯏꯒꯤꯗꯤ ꯀꯩꯅꯣ ꯇꯧꯏ ꯍꯥꯏꯕꯗꯤ ꯑꯌꯥꯝꯕꯅ ꯃꯤꯁꯤꯡꯁꯤ ꯃꯁꯥ ꯂꯧꯎ ꯁꯤꯡꯎꯕꯒꯤ ꯊꯕꯛꯇ ꯑꯌꯥꯝꯕꯅ ꯂꯩꯕꯅꯤꯅ ꯍꯛꯆꯥꯡꯒꯤꯗꯤ ꯁꯥꯖꯦꯜꯒꯤꯗꯤ ꯋꯠꯇ꯭ꯔꯦ ꯍꯥꯏꯕ ꯌꯥꯏ ꯃꯤꯁꯤꯡꯁꯦ ꯑꯗꯨꯅ ꯑꯩꯈꯣꯏꯒꯤꯗꯤ ꯀꯩꯅꯣ ꯑꯩꯈꯣꯏꯒꯤ ꯍꯛꯆꯥꯡꯁꯦ ꯌꯥꯝꯅ ꯁꯤꯖꯤꯟꯅꯩ ꯍꯥꯏꯇꯥꯔꯦꯀꯣ ꯅꯨꯡꯇꯤꯒꯤ ꯊꯕꯛ ꯊꯧꯑꯣꯡ ꯇꯧꯕ ꯈꯣꯠꯄꯗꯁꯨ ꯑꯗꯨꯅ ꯄꯣꯊꯥꯕꯁꯦ ꯋꯥꯠꯂꯦꯅ ꯍꯥꯏꯖꯅꯤꯡꯏ ꯑꯩꯈꯣꯏꯔꯣꯝꯒꯤꯗꯤ ꯑꯗꯨꯅ ꯄꯣꯊꯥꯕ ꯁꯦ ꯁꯤꯗꯩꯁꯤꯗ ꯍꯥꯏꯗꯤ ꯄꯣꯊꯥꯅꯕ ꯍꯣꯠꯅꯕꯗ ꯑꯣꯏꯅ ꯍꯦꯟꯅ ꯑꯦꯝꯐꯦꯁꯤꯁ ꯄꯤꯍꯟꯅꯤꯡꯕꯗꯣ ꯇꯧꯏ ꯐꯖꯅ ꯃꯤꯁꯤꯡꯁꯦ ꯄꯣꯊꯕꯁꯨ ꯌꯥꯝ ꯗꯥꯔꯀ ꯂꯩ ꯍꯦꯜꯗꯤ ꯑꯣꯏꯅ ꯍꯛꯆꯥꯡ ꯐꯅ ꯂꯩꯒꯦ ꯍꯥꯏꯔꯕꯗꯤ ꯑꯗꯨꯅ ꯄꯣꯊꯥꯅꯕꯒꯤ ꯔꯣꯝꯗ ꯑꯣꯏꯅ ꯇꯧꯍꯟꯅꯤꯡꯏ ꯑꯩꯈꯣꯏ ꯔꯣꯝꯒꯤꯗꯤ ꯑꯗꯨꯅꯤ